ꯈꯨꯡꯒꯪꯒꯤ ꯑꯄꯤꯛꯄ ꯂꯧꯃꯤꯁꯤꯡꯗ ꯍꯦꯟꯅ ꯆꯥꯎꯅ ꯂꯂꯣꯟ ꯏꯇꯤꯛ ꯇꯧꯕ ꯃꯤꯑꯣꯏꯁꯤꯡꯅ ꯆꯩꯊꯦꯡ ꯄꯤ ꯆꯨꯝꯃꯤ ꯃꯔꯝꯗꯤ ꯍꯦꯟꯅ ꯆꯥꯎꯅ ꯀꯔꯕꯥꯔ ꯇꯧꯕ ꯃꯤꯑꯣꯏꯁꯤꯡꯅ ꯃꯈꯣꯏꯒꯤ ꯄꯣꯠ ꯁꯤꯡ ꯑꯗꯨ ꯃꯃꯜ ꯍꯣꯡꯅ ꯊꯥꯗꯣꯔꯛꯄꯅ ꯃꯔꯝ ꯑꯣꯏꯔꯒ ꯂꯧꯃꯤ ꯑꯄꯤꯛꯄ ꯂꯧꯃꯤꯁꯤꯡꯗ ꯆꯥꯡ ꯃꯥꯟꯅꯅ ꯌꯣꯟꯗꯕ ꯌꯥꯔꯛꯇꯕ ꯃꯔꯝꯅ ꯂꯧꯃꯤꯁꯤꯡꯕꯨ ꯑꯋꯥꯕ ꯆꯩꯊꯦꯡ ꯑꯁꯤ ꯄꯤ